ꯁꯦ ꯑꯂꯤꯐ ꯔꯦꯁꯇꯨꯔꯦꯟꯒꯤ ꯃꯦꯅꯦꯖꯔ ꯅꯠꯇ꯭ꯔꯣ ꯃꯁꯤ ꯉꯔꯥꯡ ꯑꯩꯅ ꯉꯁꯥꯏ ꯑꯩꯅ ꯅꯣꯏꯗ ꯄꯣꯠ ꯑꯣꯗꯔ ꯇꯧꯕꯗꯣ ꯕ꯭ꯔꯤꯌꯥꯅꯤ ꯑꯣꯗꯔ ꯇꯧꯕꯗꯣ ꯃꯁꯤꯗꯤ ꯄꯣꯠꯁꯤ ꯉꯔꯥꯡꯒꯤ ꯑꯔꯦꯝ ꯑꯄꯥ ꯃꯥꯜꯂꯤꯅꯤ ꯃꯁꯦ ꯆꯥꯕ ꯌꯥꯗ꯭ꯔꯦ ꯃꯁꯤ ꯁꯤꯜꯂꯞ ꯁꯤꯜꯂꯞ ꯇꯧꯋꯤꯅꯦ ꯃꯗꯨ ꯃꯁꯦ ꯑꯩ ꯆꯥꯔꯔꯣꯏ ꯃꯁꯦ ꯑꯩ ꯍꯟꯗꯣꯛꯆꯔꯒꯦ ꯑꯗꯨ ꯅꯣꯏ ꯃꯤ ꯊꯥꯔꯒ ꯂꯧꯍꯟꯕ ꯂꯥꯛꯍꯜꯂꯣ ꯃꯁꯦ ꯑꯩ ꯁꯤꯖꯤꯟꯅꯔꯔꯣꯏ ꯆꯥꯕ ꯌꯥꯗ꯭ꯔꯦ ꯃꯅꯝ ꯌꯥꯝ ꯆꯦꯜꯂꯦ ꯑꯗꯨꯅ ꯃꯁꯦ ꯑꯩ ꯄꯥꯝꯗ꯭ꯔꯦ ꯅꯣꯏꯅ ꯂꯧꯕ ꯂꯥꯛꯑꯣꯏ ꯍꯥꯏꯔꯁꯨ ꯑꯩ ꯄꯣꯠꯇꯤ ꯑꯗꯨꯝ ꯂꯦꯡꯗꯅ ꯑꯗꯨꯝ ꯊꯃꯝꯃꯒꯦ ꯑꯗꯨꯒ ꯑꯩꯒꯤ ꯅꯣꯏꯗ ꯄꯤꯈꯤꯕ ꯕ꯭ꯔꯤꯌꯥꯅꯤꯒꯤ ꯄꯩꯁꯥꯗꯨꯗꯤ ꯔꯤꯇꯔꯟ ꯍꯟꯕꯤꯔꯛꯑꯣ ꯃꯗꯨ ꯑꯩꯒꯤ ꯖꯤꯄꯦꯗ ꯑꯗꯨꯝ ꯀꯥꯄꯤꯔꯛꯑꯣ